ꯂꯧꯁꯤꯡ ꯎꯕ ꯃꯇꯝꯗ ꯃꯇꯝ ꯆꯥꯅ ꯏꯁꯤꯡ ꯐꯪꯗꯕ ꯏꯀꯪ ꯊꯣꯛꯇꯨꯅ ꯏꯁꯤꯡ ꯐꯪꯗꯕꯗꯒꯤ ꯂꯧ ꯍꯨꯟꯕ ꯂꯧ ꯎꯕ ꯌꯥꯔꯛꯇꯕ ꯑꯃꯁꯨꯡ

ꯏꯁꯤꯡ ꯏꯁꯤꯡ ꯑꯁꯤꯅ ꯃꯔꯝ ꯑꯣꯏꯔꯒ ꯂꯧꯁꯤꯡ ꯍꯨꯟꯕꯗ ꯅꯨꯡꯉꯥꯏꯇꯕ ꯂꯧ ꯍꯨꯟꯕ ꯃꯇꯝꯗ ꯂꯧ ꯐꯧ ꯄꯥꯜꯂꯝꯗꯥꯏ

ꯄꯣꯠ ꯍꯧꯕꯗ ꯐꯖꯅ ꯅꯤꯡꯊꯤꯖꯅ ꯍꯧꯕ ꯐꯪꯗꯕ ꯑꯁꯤꯅ ꯃꯔꯝ ꯑꯣꯏꯔꯒ ꯃꯅꯥ ꯃꯁꯤꯡ ꯂꯣꯛꯄ ꯑꯃꯁꯨꯡ ꯊꯥꯕꯗ ꯌꯥꯝꯅ ꯈꯨꯗꯣꯡꯆꯥꯍꯟꯗꯕ ꯏꯁꯤꯡ ꯏꯆꯥꯎꯒꯤ ꯃꯇꯝꯗ ꯃꯤꯑꯣꯏꯕꯗ ꯈꯨꯗꯣꯡꯆꯥꯍꯟꯗꯕ ꯂꯩꯐꯝ ꯂꯩꯇꯕ ꯑꯃꯁꯨꯡ ꯊꯣꯡ ꯊꯥꯛꯄ ꯃꯇꯝꯗ ꯈꯨꯗꯣꯡꯆꯥꯗꯕ ꯀꯌꯥ ꯏꯁꯤꯡ ꯏꯆꯥꯎꯅ ꯃꯥꯌꯣꯛꯅꯍꯜꯂꯤ ꯑꯃꯁꯨꯡ ꯅꯨꯡꯁꯥ ꯁꯥꯕ ꯃꯇꯝꯗ ꯃꯤꯑꯣꯏꯕꯗ ꯌꯥꯝꯅ ꯈꯥꯡꯕꯗ ꯋꯥꯕ ꯑꯁꯥꯕꯒꯤ ꯃꯩꯁꯥꯅ ꯈꯥꯡꯕ ꯉꯝꯃꯛꯇꯕ ꯑꯃꯁꯨꯡ ꯃꯁꯤꯅ ꯑꯅꯥ ꯑꯌꯦꯛ ꯀꯌꯥ ꯃꯥꯌꯣꯛꯅꯍꯟꯕ ꯑꯁꯤꯇ ꯅꯠꯇꯅ ꯅꯣꯡꯖꯨ ꯊꯥ ꯃꯇꯝꯗ ꯅꯣꯡ ꯀꯥꯍꯦꯟꯅ ꯇꯥꯕ ꯃꯔꯝꯗꯒꯤ ꯏꯪꯕ ꯑꯁꯤꯅ ꯃꯤꯑꯣꯏꯕꯗ ꯑꯅꯥꯕ ꯀꯌꯥꯁꯨ ꯃꯥꯌꯣꯛꯅꯍꯜꯂꯤ